ꯆꯠꯊꯣꯛ ꯆꯠꯁꯤꯟ ꯇꯧꯔꯤꯕ ꯑꯃ ꯑꯣꯏꯅ ꯑꯩꯍꯥꯛꯅ ꯊꯦꯡꯅꯕ ꯑꯋꯥꯕ ꯍꯥꯏꯔꯒꯗꯤ ꯑꯩꯍꯥꯛꯅ ꯅꯪꯅꯦ ꯗꯤꯁꯇ꯭ꯔꯤꯛꯇ ꯀꯣꯏꯕ ꯑꯃ ꯆꯠꯈꯤ ꯃꯗꯨꯗ ꯊꯦꯡꯅꯕꯁꯦ ꯑꯗꯨꯛꯀꯤ ꯃꯇꯤꯛ ꯑꯋꯥꯕ ꯑꯣꯏꯈ꯭ꯔꯦ ꯍꯥꯏꯗꯤ ꯍꯥꯏꯕꯗꯤ ꯃꯐꯝꯗꯨꯗ ꯆꯠꯄꯒꯤ ꯅꯣꯅꯦ ꯆꯠꯄꯒꯤ ꯂꯝꯕꯤꯁꯤꯗ ꯍꯥꯏꯗꯤ ꯑꯋꯥ ꯄꯣꯊꯥꯁꯪꯁꯤꯡ ꯍꯥꯏꯕꯗꯤ ꯑꯃꯐꯧꯂꯩꯇꯦ ꯑꯗꯒꯤ ꯒ꯭ꯋꯥꯁ ꯁ꯭ꯇꯦꯁꯟꯗ ꯆꯤꯟꯖꯥꯛꯀꯤ ꯍꯥꯏꯔꯒꯁꯨ ꯌꯥꯝꯅ ꯀꯔꯤ ꯍꯥꯏ ꯇꯥꯔꯦ ꯌꯥꯝꯅ ꯂꯠꯄ ꯍꯥꯏ ꯇꯥꯔꯦ ꯆꯤꯡ ꯂꯝꯕꯤꯒ ꯑꯣꯏꯕꯅꯦ ꯑꯗꯒꯤ ꯀꯔꯤ ꯍꯥꯏꯅꯤ ꯄꯣꯠꯁꯦ ꯏꯁꯥꯒꯤ ꯑꯄꯥꯝꯕꯗꯨ ꯐꯪꯗꯕ ꯍꯥꯏ ꯇꯥꯔꯦ ꯆꯠꯂꯒ ꯆꯠꯂꯤꯕ ꯂꯝꯕꯤꯗꯨꯗ ꯑꯗꯨꯝ ꯑꯔꯥꯝ ꯈꯧꯔꯥꯡꯕ ꯄꯣꯛꯂꯒ ꯑꯗꯨꯗ ꯑꯗꯨꯝ ꯐꯪꯗꯕꯅ ꯑꯌꯥꯝꯕ ꯑꯣꯏꯕꯅꯤꯅ ꯅꯣꯅꯦ ꯗꯤꯁꯇ꯭ꯔꯤꯛ ꯍꯦꯠꯀ꯭ꯋꯥꯇꯔꯁꯗꯨꯗꯕꯨꯗꯤ ꯌꯧꯔꯀꯥꯟꯗꯕꯨꯗꯤ ꯑꯌꯥꯝꯕ ꯐꯡꯉꯦ ꯑꯗꯨ ꯑꯣꯏꯔꯒꯁꯨ ꯂꯝꯕꯤꯗꯗꯤ ꯍꯥꯏꯗꯤ ꯌꯨꯅꯤꯛ ꯑꯣꯏꯕ ꯄꯣꯠꯇꯤ ꯑꯝꯇꯗꯤ ꯂꯩꯇꯦ ꯍꯥꯏ ꯇꯥꯔꯦ ꯍꯥꯏꯗꯤ ꯆꯤꯟꯖꯥꯛꯀꯤꯕꯨ ꯑꯣꯏꯔꯣ ꯑꯗꯒꯤ ꯑꯋꯥꯕ ꯄꯣꯊꯥꯁꯤꯡ ꯉꯥꯏꯍꯥꯛꯇꯪꯒꯤ ꯑꯣꯏꯕ ꯔꯦꯁꯠ ꯇꯧꯅꯕ ꯃꯐꯝ ꯂꯩꯇꯦ ꯍꯥꯏ ꯂꯩꯇꯦ ꯑꯗꯨꯅ ꯌꯥꯔꯒꯗꯤ ꯃꯁꯤꯒꯤ ꯂꯝꯕꯤꯁꯤꯗ ꯌꯨꯅꯤꯛ ꯑꯣꯏꯕ ꯍꯥꯏꯗꯤ ꯄꯣꯊꯥꯁꯪ ꯑꯃ ꯑꯗꯨꯒ ꯆꯤꯟꯖꯥꯛꯀꯤ ꯑꯣꯏꯕ ꯃꯐꯝ ꯑꯃꯒ ꯍꯥꯡꯕꯤꯔꯒꯗꯤ ꯌꯥꯝꯅ ꯄꯦꯟꯕ ꯑꯣꯏꯒꯅꯤ ꯍꯥꯏ ꯇꯥꯔꯦ